ꯆꯍꯤ ꯈꯔꯒꯤ ꯃꯃꯥꯡꯗꯗꯤ ꯀꯤꯄꯦꯗ ꯐꯣꯟ ꯁꯤꯖꯤꯟꯅꯔꯝꯃꯤ ꯑꯗꯣ ꯍꯧꯖꯤꯛꯇꯤ ꯏꯁꯃꯥꯔꯠ ꯐꯣꯟ ꯁꯤꯖꯤꯟꯅꯔꯦ ꯏꯁꯃꯥꯔꯠ ꯐꯣꯟ ꯁꯤꯖꯤꯟꯅꯕꯗꯒꯤ ꯏꯟꯇꯔꯅꯦꯠ ꯌꯦꯡꯕ ꯌꯥꯔꯦ ꯑꯃꯁꯨꯡ ꯏꯟꯇꯔꯅꯦꯠꯇ ꯑꯩꯈꯣꯏꯅ ꯈꯪꯗ ꯍꯩꯇꯕ ꯄꯨꯂꯞ ꯌꯦꯡꯕ ꯌꯥꯏ ꯋꯥꯆꯞ ꯌꯨꯇ꯭ꯌꯨꯕ ꯒꯨꯒꯜꯅ ꯆꯤꯡꯕ ꯁꯤꯗ ꯑꯩꯈꯣꯏꯅ ꯋꯥꯆꯞꯇ ꯐꯣꯇꯣ ꯊꯥꯒꯠꯄ

ꯊꯥꯗ ꯑꯩꯒꯤ ꯍꯧꯖꯤꯛ ꯑꯩ ꯍꯧꯖꯤꯛ ꯖꯤꯑꯣ ꯁꯤꯝ ꯁꯤꯖꯤꯟꯅꯩ ꯊꯥꯗ ꯑꯩ ꯍꯧꯖꯤꯛ ꯇꯨ ꯇꯦꯟꯒꯤ ꯔꯤꯆꯥꯔꯖ ꯄꯦꯛ ꯍꯥꯞꯄꯤ